ꯍꯩꯀꯣꯜ ꯂꯩꯀꯣꯜ ꯁꯦꯝꯕ ꯁꯥꯕ ꯑꯁꯤ ꯁꯦꯟꯊꯣꯛ ꯂꯩꯕ ꯁꯤꯟꯐꯝ ꯑꯃ ꯑꯣꯏꯅ ꯇꯧꯒꯦ ꯍꯥꯏꯔꯒꯗꯤ ꯑꯩꯈꯣꯏꯅ ꯂꯩ ꯃꯈꯜ ꯐꯖ ꯐꯖꯕ ꯊꯥꯕ ꯒꯥꯔꯗꯦꯟꯅꯤꯡ ꯑꯣꯏꯅ ꯈꯔ ꯆꯥꯎꯔꯞꯅ ꯇꯧꯕ ꯇꯤꯛꯀꯦꯠ ꯀꯛꯑꯒ ꯌꯦꯡꯕ ꯌꯥꯕ ꯍꯥꯏꯕꯗꯤ ꯃꯤ ꯂꯥꯛꯑꯒ ꯑꯀꯣꯏꯕ ꯌꯦꯡꯕ ꯑꯣꯏꯅ ꯐꯖꯅ ꯁꯦꯝꯕ ꯁꯥꯕ ꯀꯛꯄꯅꯆꯤꯡꯕ ꯁꯦꯝꯕꯤꯕ ꯐꯠꯇ ꯍꯥꯎꯊꯤ ꯂꯧꯊꯣꯛꯄꯤꯕ ꯃꯁꯤꯗꯤ ꯇꯤꯛꯀꯦꯠ ꯀꯛꯑꯒ ꯌꯦꯡꯕ ꯌꯥꯔꯕꯒꯤ ꯁꯦꯟꯊꯣꯛ ꯑꯃ ꯑꯣꯏꯅ ꯁꯦꯝꯕ ꯃꯤ ꯈꯔ ꯃꯇꯦꯡ ꯑꯩꯒꯤ ꯄꯥꯡꯕꯤꯕ ꯑꯣꯏꯔꯒꯗꯤ ꯐꯖꯅ ꯁꯦꯝꯕꯤꯕ ꯁꯥꯒꯅꯤ ꯑꯗꯨꯒ ꯀꯔꯤꯒꯨꯝꯕ ꯍꯩ ꯂꯩ ꯑꯃꯨꯟꯕ ꯍꯧꯔꯒꯁꯨ ꯕꯖꯥꯔꯗ ꯄꯨꯗꯨꯅ ꯌꯣꯟꯊꯣꯛꯂꯒꯗꯤ ꯁꯦꯟ ꯑꯗꯨꯃꯛ ꯐꯪꯉꯤ ꯂꯩꯀꯥꯏꯅ ꯆꯥꯅꯤꯡꯕ ꯂꯩꯔꯒꯁꯨ ꯂꯩꯔꯒꯗꯤ ꯌꯣꯟꯊꯣꯛꯂꯒꯗꯤ ꯑꯩꯈꯣꯏꯗ ꯀꯝꯄꯜꯁꯔꯤ ꯄꯩꯁꯥ ꯐꯪꯕ ꯂꯝꯕꯤ ꯍꯥꯏꯕꯗꯨ ꯑꯣꯏ ꯍꯩ ꯂꯩꯁꯤꯡꯁꯤ ꯕꯖꯥꯔꯗ ꯌꯣꯜꯂꯒꯁꯨ ꯂꯥꯏꯀꯠꯄꯒꯤꯅꯆꯤꯡꯕ ꯊꯧꯗꯣꯛ ꯋꯥꯊꯣꯛ ꯍꯥꯏꯕꯗꯤ ꯐꯦꯁꯇꯤꯚꯦꯜ ꯑꯃ ꯐꯣꯔ ꯑꯦꯛꯖꯥꯝꯄꯜ ꯑꯣꯏꯅ ꯒꯣꯔꯕꯣꯗꯣꯟ ꯄꯨꯖꯥ ꯁꯅꯥꯔꯩ ꯌꯥꯝꯅ ꯄꯔꯦꯡ ꯂꯦꯡꯉꯒ ꯄꯨꯊꯣꯛꯂꯕꯗꯤ ꯁꯣꯏꯗꯅ ꯗꯤꯋꯥꯂꯤ ꯑꯁꯤꯒꯨꯝꯕ ꯐꯦꯁꯇꯤꯚꯦꯜ ꯀꯌꯥ ꯑꯃ ꯂꯥꯛꯄꯁꯦ ꯁꯤꯗ ꯌꯣꯜꯂꯒꯗꯤ ꯁꯦꯟꯗꯣꯡ ꯑꯗꯨꯃꯛ ꯐꯪꯉꯦ ꯄꯩꯁꯥ ꯐꯪꯉꯦ ꯑꯁꯨꯝ ꯃꯥꯏꯅ ꯁꯦꯝꯕꯤꯔꯒꯗꯤ ꯑꯩꯈꯣꯏꯅ ꯁꯦꯟꯊꯣꯛ ꯂꯩꯕ ꯍꯥꯏꯅ ꯁꯦꯟꯊꯣꯛ ꯂꯩꯕ ꯒꯥꯔꯗꯦꯟꯅꯤꯡ ꯇꯧꯔꯒꯁꯨ ꯁꯦꯟꯊꯣꯛ ꯂꯩꯕ ꯑꯃ ꯑꯣꯏꯒꯅꯤ ꯍꯥꯏꯅ ꯑꯩꯅ ꯍꯥꯏꯅꯤꯡꯉꯤ